ꯀꯔꯤ ꯍꯥꯏꯕꯅꯣ ꯈꯣꯉꯨꯞ ꯂꯩꯒꯦ ꯂꯥꯛꯄꯅꯦ ꯈꯪꯗꯦ ꯈꯔ ꯐꯖꯕ ꯅꯨꯄꯤꯅ ꯇꯣꯡ ꯌꯥꯕ ꯈꯣꯡꯉꯨꯞ ꯑꯃꯠꯇ ꯂꯩꯖꯒꯦ

ꯑꯣ ꯑꯩꯗꯤ ꯑꯍꯜ ꯑꯣꯏꯔꯕꯅꯤꯅ ꯑꯅꯦꯝꯕ ꯑꯣꯏꯅ ꯂꯩꯒꯦ ꯃꯃꯟ ꯀꯌꯥ ꯌꯣꯟꯕꯒꯦ ꯆꯍꯨꯝ ꯆꯍꯨꯝ ꯌꯥꯡꯈꯩꯗ ꯂꯩꯌꯦ ꯑꯣ ꯑꯗꯨꯗꯤ ꯈꯔ ꯍꯣꯡꯕ ꯆꯍꯨꯝꯄꯤꯕꯗꯣ ꯂꯩꯔꯒꯦꯅꯦ ꯑꯥ